ꯗ꯭ꯔꯣꯌꯤꯡ ꯌꯦꯛꯄ ꯍꯥꯏꯕꯁꯤ ꯑꯩꯗꯤ ꯌꯥꯝ ꯅꯨꯡꯉꯥꯏ ꯑꯗꯨꯒ ꯑꯩꯈꯣꯏꯅ ꯋꯥꯈꯜꯗ ꯁꯥꯒꯠꯂꯒ ꯈꯨꯠꯇ ꯌꯦꯛꯊꯣꯛꯑꯒ ꯌꯥꯝꯅ ꯍꯥꯏꯗꯤ ꯋꯥꯈꯜꯅ ꯁꯥꯒꯠꯂꯛꯄꯗ ꯈꯨꯠꯇ ꯌꯦꯛꯊꯣꯔꯛꯄꯒ ꯆꯥꯟꯅꯔꯗꯤ ꯏꯁꯥꯗ ꯌꯥꯝ ꯅꯨꯡꯉꯥꯏꯕ ꯄꯣꯛꯍꯜꯂꯤ ꯑꯗꯨꯒ ꯌꯥꯝꯅ ꯏꯁꯥꯗ ꯅꯨꯡꯉꯥꯏꯖꯕ ꯑꯃ ꯄꯣꯛꯍꯜꯂꯦ ꯗ꯭ꯔꯣꯌꯤꯡ ꯌꯦꯛꯄ ꯍꯥꯏꯕꯁꯦ ꯑꯩꯒꯤꯗꯤ ꯑꯄꯥꯝꯕꯅꯦ ꯑꯩꯈꯣꯏ ꯑꯗꯨꯒ ꯑꯩꯒꯤ ꯋꯥꯈꯜꯅ ꯁꯥꯒꯠꯂꯒ ꯌꯦꯛꯄ ꯑꯁꯤꯗ ꯌꯥꯝꯅ ꯐꯖꯅ ꯇꯥꯈꯤꯕ ꯄꯣꯠ ꯈꯨꯠꯅ ꯌꯦꯛꯊꯣꯔꯛꯄꯗ ꯐꯖꯅ ꯇꯥꯈꯤꯕ ꯄꯣꯠ ꯑꯗꯨ ꯑꯩꯒꯤꯗꯤ ꯌꯥꯝ ꯍꯔꯥꯎꯖꯕ ꯅꯨꯡꯉꯥꯏꯖꯕ ꯑꯣꯏꯌꯦ